ꯍꯣꯏ ꯁꯩꯁꯛꯄ ꯃꯤꯑꯣꯏ ꯑꯃꯅ ꯂꯥꯏꯕ ꯁꯩꯁꯛꯄ ꯃꯤꯑꯣꯏ ꯑꯃꯅ ꯃꯥꯅ ꯏꯁꯩ ꯁꯛꯂꯤꯉꯩꯗ ꯂꯥꯏꯕꯇ ꯇꯥꯗ꯭ꯔꯦ ꯌꯥꯝꯅ ꯅꯨꯡꯉꯥꯏ ꯃꯥꯒꯤ ꯏꯁꯩ ꯃꯥꯒꯤ ꯃꯈꯣꯜ ꯃꯥꯒꯤ ꯃꯥ ꯌꯥꯝ ꯄꯥꯝꯖꯔꯨꯕ ꯄꯥꯝꯖꯔꯤ ꯁꯩꯁꯛꯄ ꯑꯗꯨꯗꯤ ꯑꯥꯔꯤꯖꯤꯠꯅꯤ